ꯂꯩ ꯑꯩꯈꯣꯏꯅ ꯑꯩꯈꯣꯏ ꯂꯝꯒꯤ ꯂꯥꯏ ꯈꯨꯔꯨꯝꯕ ꯃꯇꯝꯗ ꯂꯥꯏ ꯈꯨꯔꯨꯝꯕꯒꯤ ꯅꯨꯃꯤꯠ ꯍꯥꯏꯗꯅ ꯑꯩꯈꯣꯏꯅ ꯅꯣꯡꯃꯥꯏꯖꯤꯡ ꯅꯨꯃꯤꯠꯁꯤꯗ ꯂꯥꯏ ꯂꯥꯏ ꯈꯨꯔꯨꯝꯕꯒꯤ ꯅꯨꯃꯤꯠ ꯐꯩ ꯍꯥꯏꯗꯨꯅ ꯆꯠꯅꯩ ꯂꯥꯏ ꯈꯨꯔꯨꯝꯕ ꯆꯠꯄ ꯃꯇꯝꯗ ꯑꯩꯈꯣꯏꯅ ꯉꯟꯇꯥꯅ ꯂꯨꯖꯊꯣꯛꯑꯒ ꯂꯩ ꯑꯃꯃꯝ ꯍꯦꯛꯇꯨꯅ ꯂꯥꯏꯒꯤ ꯂꯥꯏꯒꯤ ꯂꯥꯏꯁꯪꯗ ꯑꯩꯈꯣꯏꯅ ꯂꯥꯏ ꯂꯥꯏꯕꯨ ꯈꯨꯔꯨꯝꯕ ꯆꯠꯂꯤ ꯂꯥꯏꯒꯤ ꯂꯥꯏ ꯂꯥꯏꯁꯪꯗ ꯂꯥꯏ ꯈꯨꯔꯨꯝꯕ ꯃꯇꯝꯗ ꯑꯩꯈꯣꯏꯅ ꯑꯋꯥꯡ ꯅꯠꯇ꯭ꯔꯒꯅ ꯅꯣꯡꯄꯣꯛ ꯑꯣꯜꯂꯒ ꯈꯨꯔꯨꯝꯃꯤ ꯑꯗꯨꯒ ꯀꯨꯝꯒꯤ ꯂꯥꯏ ꯀꯨꯝꯒꯤ ꯂꯥꯏ ꯍꯔꯥꯎꯕ ꯃꯇꯝꯗꯗꯤ ꯂꯥꯏꯒꯤ ꯅꯨꯃꯤꯠ ꯍꯥꯏꯗꯨꯅ ꯃꯥꯏꯕꯤ ꯃꯈꯩꯅ ꯌꯦꯡꯗꯨꯅ ꯂꯥꯏꯒꯤ ꯍꯔꯥꯎꯕꯒꯤ ꯅꯨꯃꯤꯠꯇꯨꯗ ꯑꯩꯈꯣꯏꯕꯨ ꯑꯩꯈꯣꯏꯅ ꯂꯥꯏꯗꯨꯕꯨ ꯏꯀꯧꯔꯒ ꯂꯥꯏ ꯍꯔꯥꯎꯕ ꯄꯥꯡꯊꯣꯛꯏ ꯂꯥꯏ ꯍꯔꯥꯎꯕ ꯄꯥꯡꯊꯣꯛꯄ ꯃꯇꯝꯗ ꯂꯥꯏꯕꯨꯡꯗ ꯖꯒꯣꯏ ꯁꯥꯕ ꯃꯇꯝꯗ ꯑꯩꯈꯣꯏꯅ ꯐꯤꯔꯣꯜ ꯄꯪꯁꯦꯠ ꯁꯦꯠꯂꯒ ꯁꯥꯕ ꯌꯥꯗꯦ ꯏꯕꯨꯙꯧꯒꯤ ꯂꯥꯏꯒꯤ ꯖꯒꯣꯏ ꯌꯥꯎꯕ ꯃꯇꯝꯗ ꯐꯤ ꯑꯉꯧꯕ ꯁꯦꯠꯇꯨꯅ ꯏꯔꯨ ꯁꯦꯡꯅ ꯂꯨꯖꯊꯣꯛꯇꯨꯅ ꯂꯥꯏꯁꯪꯗ ꯍꯥꯟꯅ ꯂꯥꯏ ꯈꯨꯔꯨꯝꯕ ꯆꯪꯏ ꯂꯥꯏꯁꯪꯗ ꯂꯥꯏ ꯈꯨꯔꯨꯝꯃꯕ ꯃꯇꯨꯡ ꯑꯩꯈꯣꯏꯅ ꯂꯥꯏꯒꯤ ꯖꯒꯣꯏꯕꯨ ꯃꯄꯨꯡꯐꯥꯅ ꯌꯥꯎꯏ